ꯍꯜꯂꯣ ꯍꯜꯂꯣ ꯑꯥ ꯃꯥꯅꯦ ꯍꯥꯏꯕꯤꯔꯛꯎ ꯑꯥ ꯌꯥꯅꯤ ꯁꯤ ꯆꯥꯎꯔꯥꯛꯅ ꯐꯤꯞꯇꯤ ꯐꯤꯞꯇꯤꯃꯨꯛ ꯑꯣꯏꯅꯤ ꯁꯤ ꯑꯩꯈꯣꯏꯅ ꯔꯤꯖꯥꯔꯞ ꯇꯧꯕ ꯇꯥꯔꯒꯗꯤ ꯊꯥꯔꯇꯤ ꯊ꯭ꯔꯤ ꯍꯟꯗ꯭ꯔꯦꯠ ꯑꯗ꯭ꯋꯥꯏꯃꯨꯛ ꯑꯣꯏꯅꯤ ꯆꯥꯎꯔꯥꯛꯅ ꯊ꯭ꯔꯤ ꯍꯟꯗ꯭ꯔꯦꯠ ꯑꯗ꯭ꯋꯥꯏꯃꯨꯛ ꯑꯣꯏꯕ ꯌꯥꯏ ꯇꯨꯔ ꯒꯥꯏꯠꯁꯦ ꯑꯩꯈꯣꯏꯅ ꯅꯦꯁꯅꯦꯜ ꯏꯁꯇꯦꯠ ꯇꯨꯔꯤꯖꯝ ꯗꯤꯄꯥꯔꯃꯦꯟꯗꯒꯤ ꯑꯩꯏꯈꯣꯏꯅ ꯇꯨꯔ ꯒꯥꯏꯠꯁꯦ ꯂꯧꯕ ꯌꯥꯒꯅꯤ ꯍꯣꯏ ꯅꯇ꯭ꯔꯒ ꯑꯩꯈꯣꯏꯒꯤ ꯂꯣꯀꯦꯜꯒꯤ ꯑꯣꯏꯕ ꯑꯩꯈꯣꯏꯒꯤ ꯒꯥꯏꯠ ꯑꯣꯏꯅ ꯑꯩꯈꯣꯏꯅ ꯅꯦꯛꯑꯒꯁꯨ ꯌꯥꯅꯤ ꯑꯣ ꯂꯣꯀꯦꯜꯒꯤ ꯑꯣꯏꯅ ꯑꯩꯈꯣꯏꯒꯤ ꯂꯣꯛꯇꯥꯛ ꯃꯄꯥꯟꯗ ꯂꯩꯕ ꯂꯣꯀꯦꯂꯤꯇꯤꯒꯤ ꯑꯣꯏꯅ ꯂꯧꯖꯒꯦ ꯍꯥꯏꯔꯒꯗꯤ ꯑꯗꯨꯝ ꯑꯩꯈꯣꯏꯒꯤ ꯃꯅꯥꯛ ꯅꯛꯄ ꯑꯣꯊꯣꯔꯤꯇꯤ ꯍꯥꯏꯕꯗꯤ ꯀ꯭ꯂꯞꯀꯨꯝꯕ ꯁꯤꯒꯨꯝꯕꯗ ꯇꯥꯟꯅꯕꯤꯌꯣ ꯑꯗꯨꯒ ꯂꯧꯕ ꯌꯥꯒꯅꯤ ꯑꯣ ꯌꯥꯅꯤ ꯌꯥꯅꯤ ꯁꯣꯏꯗꯅ ꯄꯤꯖꯒꯦ ꯑꯗꯨ